ꯑꯩꯅ ꯁꯥꯎꯠ ꯏꯟꯗꯤꯌꯥꯒꯤ ꯐꯨꯗꯁꯤꯡꯁꯦ ꯁꯦꯝꯕ ꯄꯥꯝꯂꯤꯕꯒꯤ ꯃꯔꯝꯗꯤ ꯑꯩꯅ ꯀꯣꯏꯕ ꯆꯠꯄ ꯃꯇꯝꯗ ꯑꯗꯨꯗ ꯆꯥꯔꯛꯈꯤꯕ ꯏꯗꯂꯤ ꯁꯥꯝꯕꯔ ꯗꯣꯁꯥꯒꯤ ꯃꯍꯥꯎꯁꯦ ꯑꯗꯨꯛꯀꯤ ꯃꯇꯤꯛ ꯍꯥꯎꯋꯤ ꯀꯥꯎꯉꯝꯗꯦ ꯑꯗꯨꯅ ꯌꯨꯝꯗ ꯍꯜꯂꯛꯄ ꯃꯇꯝꯗꯁꯨ ꯑꯩꯅ ꯃꯔꯛ ꯃꯔꯛꯇ ꯁꯦꯝꯃꯒ ꯑꯩꯒꯤ ꯏꯆꯥꯁꯤꯡ ꯑꯉꯥꯡꯁꯤꯡ ꯑꯩꯒꯤ ꯏꯃꯨꯡꯁꯤꯡꯗꯁꯨ ꯄꯤꯖꯩ ꯍꯥꯎꯈꯤꯕ ꯃꯍꯥꯎꯗꯨꯅ ꯑꯗꯨꯝ ꯁꯦꯝꯅꯤꯡꯏ ꯑꯗꯨꯒꯤꯗꯃꯛꯇ ꯑꯩꯅ ꯁꯦꯝꯕꯅꯤ